ꯑꯩꯅ ꯈ꯭ꯋꯥꯏꯗꯒꯤ ꯄꯥꯝꯖꯕ ꯂꯥꯏꯔꯤꯛꯀꯤ ꯋꯥꯔꯤꯗ ꯁꯛꯇꯝ ꯂꯥꯡꯕ ꯃꯤꯗꯨꯗꯤ ꯏꯅꯣꯂꯥ ꯍꯣꯝꯁ ꯑꯩꯅ ꯃꯥꯕꯨ ꯀꯔꯤꯒꯤ ꯄꯥꯝꯕ꯭ꯔꯥ ꯍꯥꯏꯔꯗꯤ ꯃꯥꯁꯤ ꯌꯥꯝ ꯑꯁꯤꯡꯕꯤ ꯅꯨꯄꯤ ꯃꯆꯥ ꯑꯃꯅꯤ ꯍꯥꯏꯕ ꯃꯥꯒꯤ ꯄꯨꯟꯁꯤꯗ ꯃꯥꯅ ꯍꯤꯡꯕ ꯃꯇꯝꯗ ꯃꯥꯅ ꯑꯐꯕ ꯊꯕꯛꯇꯨꯃ ꯑꯗꯨꯝ ꯇꯧꯗꯨꯅ ꯂꯩꯌꯦ ꯍꯥꯏꯕ ꯃꯥꯁꯦ ꯏꯃꯨꯡꯁꯤꯡꯗꯨꯁꯨ ꯌꯥꯝ ꯅꯨꯡꯁꯤꯕ ꯑꯗꯨꯒ ꯃꯥꯏ ꯄꯥꯛꯄꯗꯨꯁꯨ ꯂꯨꯅ ꯇꯧꯕꯤꯕꯗꯨ ꯃꯥꯗꯨꯒꯨꯝꯕ ꯃꯤꯁꯛ ꯑꯃꯅꯤ ꯍꯥꯏꯕ ꯑꯗꯨꯒ ꯃꯥꯅ ꯍꯤꯡꯕ ꯃꯇꯝꯗ ꯃꯥꯒꯤ ꯃꯥꯅ ꯑꯗꯨꯝ ꯍꯤꯡꯕ ꯃꯇꯝꯗ ꯈꯜꯂꯤꯕꯁꯤ ꯀꯔꯤꯅꯣ ꯍꯥꯏꯔꯒ ꯃꯥꯁꯦ ꯅꯨꯄꯤ ꯑꯃ ꯃꯑꯣꯏꯒꯤꯅꯤ ꯅꯨꯄꯤ ꯑꯆꯧ ꯑꯆꯧ ꯑꯁꯥꯡ ꯅꯨꯄꯤ ꯑꯃ ꯑꯣꯏꯒꯅꯤ ꯍꯥꯏꯕꯁꯤ ꯃꯥꯅ ꯈꯜꯂꯤ ꯍꯥꯏꯕ ꯑꯗꯨꯒ ꯃꯥꯅ ꯊꯕꯛꯀꯨꯝꯕ ꯑꯗꯨꯝ ꯇꯧꯕ ꯃꯇꯝꯗ ꯃꯥ ꯋꯥꯔꯁꯨ ꯀꯔꯤꯒꯨꯝꯕ ꯃꯥ ꯇꯟꯖꯥ ꯆꯥꯗꯕ ꯃꯇꯝꯗꯨꯁꯨ ꯃꯥ ꯑꯗꯨꯝ ꯃꯈꯨꯠ ꯃꯥꯗꯨ ꯑꯗꯨꯝ ꯃꯉꯣꯟꯗ ꯊ꯭ꯔꯁ ꯇꯧꯔꯒ ꯍꯤꯡꯗꯨꯅ ꯂꯩꯕꯅꯤ ꯍꯥꯏꯕ ꯃꯥꯁꯦ ꯍꯧꯖꯤꯛꯀꯥꯟ ꯅꯨꯄꯤ ꯃꯆꯥꯒꯤ ꯏꯟꯁꯄꯥꯏꯔꯦꯁꯟ ꯑꯃꯅꯤ ꯍꯥꯏꯕ ꯍꯥꯏꯕꯗꯤ ꯀꯔꯤꯒꯤꯅꯣ ꯍꯥꯏꯔꯒ ꯃꯥꯁꯦ ꯃꯥꯒꯤ ꯄꯨꯟꯁꯤꯗ ꯏꯟꯗꯤꯄꯦꯟꯗꯦꯟ ꯑꯣꯏꯅ ꯂꯩꯕ ꯅꯨꯄꯤ ꯃꯤꯁꯛ ꯑꯃꯅꯤ ꯍꯥꯏꯕ ꯃꯥꯁꯦ ꯑꯗꯨꯝ ꯃꯥꯅ ꯇꯧꯒꯅꯤ ꯍꯥꯏꯔꯗꯤ ꯑꯗꯨꯒꯤ ꯃꯥꯒꯤ ꯊꯕꯛꯁꯦ ꯂꯣꯏꯗ꯭ꯔꯤ ꯐꯥꯎꯕ ꯃꯥ ꯐꯖꯅ ꯐꯣꯀꯁ ꯇꯧꯔꯒ ꯃꯥꯒꯤ ꯊꯕꯛꯇꯣ ꯂꯣꯏꯁꯤꯟꯗꯤ ꯌꯥꯗꯦ ꯂꯣꯏꯁꯤꯟꯗ꯭ꯔꯗꯤ ꯌꯥꯗꯦ ꯍꯥꯏꯅ ꯊꯕꯛ ꯇꯧꯒꯅꯦꯕ ꯃꯥꯒꯤ ꯄꯨꯟꯁꯤ ꯑꯗꯨꯗꯣ ꯑꯗꯨꯒꯤꯗꯃꯛ ꯑꯩꯁꯦ ꯃꯥꯕꯨ ꯌꯥꯝ ꯄꯥꯝꯖꯕꯅꯦꯕ ꯃꯥꯒꯤ ꯊꯕꯛꯀꯨꯝꯕ ꯇꯧꯕ ꯃꯥꯒꯤ ꯗꯤꯇꯔꯃꯤꯅꯦꯁꯟ ꯃꯥꯅ ꯄꯥꯝꯕ ꯇꯧꯕ ꯃꯥꯅ ꯑꯍꯟꯁꯤꯡꯕꯨ ꯅꯨꯡꯁꯤꯔꯒ ꯂꯨꯅ ꯇꯧꯕꯤꯕꯒꯨꯝꯕꯁꯦ ꯃꯤ ꯃꯥꯁꯦ ꯌꯥꯝ ꯃꯤꯁꯨ ꯐꯕꯅꯦ ꯍꯥꯏꯕ ꯍꯥꯏꯕꯗꯤ ꯃꯥ ꯃꯥꯅ ꯈꯪꯕꯗ ꯑꯗꯨꯝ ꯇꯤꯟꯃꯤꯟꯅꯕ ꯃꯔꯨꯞ ꯁꯤꯡ ꯅꯠꯇ꯭ꯔꯒ ꯃꯥꯅ ꯈꯪꯗ꯭ꯔꯁꯨ ꯑꯗꯨꯝ ꯃꯥꯅ ꯇꯤꯟꯃꯤꯟꯅꯕ ꯃꯤ ꯑꯃ ꯑꯗꯨ ꯃꯣꯏ ꯌꯥꯝ ꯅꯤꯠ ꯇꯧꯕ ꯃꯤꯕꯨꯁꯨ ꯃꯥ ꯊꯦꯡꯅꯔꯕꯤꯔꯁꯨ ꯃꯥ ꯃꯇꯦꯡ ꯄꯥꯡꯉꯦ ꯍꯥꯏꯕ ꯍꯥꯏꯗꯤ ꯅꯨꯡꯇꯤ ꯃꯥꯁꯦ ꯑꯗꯨꯝ ꯃꯥꯅ ꯎꯔꯗꯤ ꯂꯥꯏꯔꯕ ꯅꯠꯇ꯭ꯔꯒ ꯋꯥꯔꯤꯕ ꯃꯤꯕꯨ ꯃꯥ ꯎꯔꯗꯤ ꯑꯗꯨꯝ ꯃꯥꯁꯨ ꯃꯇꯦꯡ ꯄꯥꯡꯕꯤꯕꯗꯣ ꯃꯥ ꯑꯗꯨꯗꯨ ꯅꯨꯡꯇꯤ ꯃꯇꯦꯡꯗꯣ ꯄꯥꯡꯕꯤꯕꯅꯦ ꯍꯥꯏꯕ ꯃꯥꯒꯤ ꯄꯨꯟꯁꯤꯗꯨꯗꯣ ꯑꯗꯨꯅ ꯃꯥꯁꯦ ꯅꯨꯄꯤ ꯑꯃ ꯍꯥꯏꯕꯗꯤ ꯏꯟꯁꯄꯥꯏꯌꯔ ꯇꯧꯕ ꯑꯩꯈꯣꯏ ꯃꯣꯗꯔꯟꯒꯤ ꯑꯩꯈꯣꯏ ꯃꯣꯗꯔꯟ ꯅꯨꯄꯤꯕꯨꯁꯨ ꯃꯥꯁꯦ ꯌꯥꯝ ꯏꯟꯄꯥꯏꯌꯔ ꯇꯧꯋꯦ ꯍꯥꯏꯕ ꯄꯨꯟꯁꯤꯗ ꯃꯤꯕꯨ ꯃꯤꯒꯤ ꯂꯣꯡ ꯇꯧꯗ꯭ꯔꯒ ꯃꯤꯒꯤ ꯔꯦꯁꯄꯦꯛꯇꯨ ꯂꯣꯡ ꯇꯧꯗꯕꯤꯗ ꯅꯪꯅ ꯑꯗꯨꯝ ꯐꯝꯕꯗꯨ ꯇꯧꯔꯗꯤ ꯅꯪꯒꯤ ꯄꯨꯟꯁꯤꯗ ꯅꯨꯡꯉꯥꯏꯅ ꯅꯪ ꯍꯤꯡꯒꯅꯤ ꯍꯥꯏꯕꯗꯨ ꯃꯥꯅ ꯎꯠꯄꯤꯔꯦ ꯎꯠꯄꯤꯔꯦ ꯍꯥꯏꯕ ꯑꯗꯨꯒ ꯊꯕꯛꯀꯨꯝꯕ ꯇꯧꯕ ꯃꯇꯝꯗꯁꯨ ꯅꯨꯄꯤ ꯑꯣꯏꯔꯁꯨ ꯅꯪꯁꯨ ꯇꯧꯕ ꯌꯥꯏꯌꯦ ꯅꯨꯄꯥꯈꯛꯇ ꯇꯧꯕ ꯇꯧꯕ ꯊꯕꯛ ꯅꯠꯇꯦ ꯅꯨꯄꯤ ꯑꯣꯏꯔꯁꯨ ꯅꯪꯁꯨ ꯑꯗꯨꯒꯤ ꯊꯕꯛꯇꯣ ꯊꯕꯛ ꯇꯧꯕ ꯌꯥꯏꯌꯦ ꯍꯥꯏꯅ ꯃꯥꯁꯦ ꯌꯥꯝ ꯇꯤꯆ ꯇꯧꯕꯤꯕꯅꯦꯕ ꯅꯨꯄꯤꯁꯤꯡꯕꯨꯗꯨ ꯑꯩꯅ ꯃꯉꯣꯟꯗꯒꯤ ꯀꯔꯤ ꯇꯝꯕ꯭ꯔꯥ ꯍꯥꯏꯔꯗꯤ ꯑꯩꯁꯨ ꯑꯩꯒꯤ ꯄꯨꯟꯁꯤꯗ ꯌꯥꯝ ꯀꯤꯔꯒ ꯍꯥꯏꯕꯗꯤ ꯃꯤꯅ ꯀꯔꯤ ꯍꯥꯏꯒꯦꯔꯥ ꯃꯤ ꯀꯔꯤ ꯇꯧꯕ꯭ꯔꯥ ꯍꯥꯏꯕꯁꯦ ꯑꯩꯁꯦ ꯃꯤꯒꯤ ꯑꯣꯄꯤꯅꯤꯌꯟꯁꯤ ꯌꯥꯝ ꯂꯧꯋꯦꯕ ꯃꯤꯅ ꯄꯥꯝꯕꯗꯣ ꯑꯩꯗꯣ ꯑꯗꯨꯝ ꯃꯤꯅ ꯄꯥꯝꯔꯒ ꯇꯧꯕꯗꯣ ꯑꯩꯁꯨ ꯗꯨꯝ ꯇꯧꯕ ꯑꯗꯨꯒ ꯑꯩꯒꯤ ꯃꯁꯥꯒꯤ ꯑꯣꯄꯤꯅꯤꯌꯟꯁꯦ ꯀꯔꯤꯁꯨ ꯑꯩꯁꯨ ꯂꯩꯇꯦꯕ ꯑꯗꯣ ꯑꯩꯅ ꯑꯗꯨꯒꯤ ꯅꯣꯕꯦꯜ ꯏꯅꯣꯂꯥ ꯍꯣꯝꯁ ꯍꯥꯏꯕꯒꯤ ꯅꯣꯕꯦꯜꯗꯣ ꯃꯥꯒꯤ ꯅꯣꯕꯦꯜꯗꯣ ꯑꯩ ꯄꯥꯕ ꯃꯇꯝꯗ ꯑꯩꯅ ꯃꯥꯒꯤ ꯀꯔꯦꯛꯇꯔꯁꯦ ꯍꯦꯛ ꯎꯕ ꯃꯇꯝꯗ ꯑꯩꯕꯨ ꯑꯩꯒꯤ ꯃꯅꯨꯡꯗꯁꯨ ꯈꯔ ꯑꯩꯕꯨꯁꯨ ꯔꯤꯊꯤꯡꯛ ꯇꯧꯕ ꯄꯤꯕꯅꯦ ꯍꯥꯏꯕ ꯍꯥꯏꯕꯗꯤ ꯃꯥꯁꯦ ꯀꯔꯝ ꯍꯥꯏꯅ ꯃꯥꯁꯦ ꯃꯥꯅ ꯑꯄꯥꯝꯕ ꯈꯛꯇ ꯇꯧꯕ ꯃꯥꯅ ꯇꯧꯒꯦ ꯍꯥꯏꯔꯗꯤ ꯑꯃꯨꯛ ꯍꯟꯖꯤꯟꯗꯕ ꯃꯥꯒꯤ ꯗꯤꯁꯤꯖꯟꯗ ꯑꯗꯨꯝ ꯃꯥ ꯇꯧꯕꯒ ꯇꯧꯔꯒ ꯃꯥꯁꯦ ꯍꯥꯏꯕ ꯅꯨꯄꯤ ꯑꯃ ꯑꯗꯨ ꯎꯔꯦ ꯑꯕ ꯑꯗꯨꯗ ꯑꯗꯨꯒꯤꯗꯃꯛ ꯑꯩꯁꯨ ꯑꯩꯉꯣꯟꯗ ꯈꯜꯂꯦꯕ ꯑꯩꯒꯤ ꯄꯨꯟꯁꯤꯗ ꯑꯩꯁꯨ ꯑꯩꯅ ꯑꯄꯥꯝꯕꯗꯨ ꯇꯧꯔꯗꯤ ꯑꯗꯨꯒ ꯃꯤꯅ ꯍꯥꯏꯕꯗꯨ ꯑꯗꯨꯝ ꯏꯟꯗꯕꯤꯗ ꯃꯤꯅ ꯇꯧꯑꯣ ꯍꯥꯏꯌꯣ ꯁꯤ ꯇꯧꯑꯣ ꯁꯤ ꯆꯠꯂꯣ ꯍꯥꯏꯕꯁꯦ ꯑꯗꯨꯝ ꯑꯗꯨ ꯂꯣꯏꯅꯃꯛꯁꯦ ꯏꯟꯒꯅꯤ ꯍꯥꯏꯕꯁꯦ ꯏꯟꯗ꯭ꯔꯗꯤ ꯑꯗꯨꯁꯦ ꯑꯩꯈꯣꯏꯒꯤ ꯄꯨꯟꯁꯤꯗ ꯑꯗꯨ ꯃꯤꯅ ꯍꯥꯏꯕ ꯃꯤꯒꯤ ꯗꯥꯏꯔꯦꯛꯁꯟ ꯗꯨꯝ ꯆꯠꯂꯗꯤ ꯑꯩꯈꯣꯏꯁꯦ ꯃꯥꯡꯒꯅꯤ ꯍꯥꯏꯕ ꯀꯔꯤ ꯑꯩꯈꯣꯏ ꯄꯥꯝꯕ꯭ꯔꯥ ꯀꯔꯤ ꯑꯩꯈꯣꯏ ꯀꯔꯝ ꯍꯥꯏꯅ ꯍꯤꯡꯔꯗꯤ ꯑꯩꯈꯣꯏ ꯅꯨꯡꯉꯥꯏꯒꯦꯔꯥ ꯍꯥꯏꯕꯁꯤ ꯑꯗꯨꯝ ꯑꯩꯈꯣꯏ ꯃꯥꯡꯒꯅꯤ ꯍꯥꯏꯕ ꯑꯗꯨꯅ

ꯄꯥꯕ ꯃꯇꯝꯗ ꯑꯩ ꯃꯥꯒꯤ ꯀꯔꯦꯛꯇꯔꯗꯒꯤ ꯎꯏꯌꯦ ꯍꯥꯏꯕ ꯍꯥꯏꯕꯗꯤ ꯃꯥꯅ ꯀꯔꯝ ꯍꯥꯏꯅ ꯃꯊꯟꯗ ꯆꯠꯂꯒ ꯍꯤꯡꯕꯗꯨ ꯃꯊꯟꯇ ꯍꯤꯡꯕ ꯃꯊꯟꯇ ꯑꯆꯥ ꯑꯊꯛꯁꯨ ꯃꯥꯅ ꯊꯤꯔꯒ ꯃꯍꯥꯛ ꯃꯊꯟꯗ ꯃꯥꯅ ꯑꯗꯨꯝ ꯃꯥꯒꯤꯗꯃꯛꯇ ꯃꯤꯕꯨ ꯗꯤꯄꯦꯟ ꯇꯧꯗ꯭ꯔꯒ ꯍꯤꯡꯕꯅꯦ ꯍꯥꯏꯕ ꯑꯗꯨꯅ ꯑꯩꯈꯣꯏꯁꯨ ꯑꯗꯨꯃꯥꯏ ꯇꯧꯔꯗꯤ ꯑꯩꯈꯣꯏꯁꯨ ꯍꯦꯟꯅ ꯀꯟꯈꯠꯂꯛꯀꯅꯤ ꯍꯥꯏꯕ ꯑꯩꯈꯣꯏꯗꯣ ꯑꯗꯨꯒ ꯄꯨꯟꯁꯤꯗꯁꯨ ꯃꯤ ꯌꯥꯎꯗ꯭ꯔꯁꯨ ꯃꯤ ꯑꯇꯩ ꯑꯩꯈꯣꯏꯒꯤꯗꯃꯛ ꯁꯄꯣꯔꯠ ꯇꯧꯅꯤꯡꯉꯥꯏ ꯂꯩꯇ꯭ꯔꯁꯨ ꯑꯗꯨꯝ ꯑꯩꯈꯣꯏ ꯃꯁꯥꯅ ꯑꯩꯈꯣꯏ ꯃꯁꯥꯕꯨ ꯇ꯭ꯔꯁ ꯇꯧꯔꯗꯤ ꯑꯩꯈꯣꯏ ꯇꯧꯕ ꯉꯝꯃꯤ ꯍꯥꯏꯕꯗꯨꯃ ꯃꯥꯒꯤ ꯀꯔꯦꯛꯇꯔꯗꯗꯤ ꯑꯩ ꯎꯏꯌꯦꯕ ꯑꯗꯨꯅ ꯑꯩꯈꯣꯏꯁꯨ ꯑꯗꯨꯗꯒꯤ ꯈꯔ ꯂꯔꯟ ꯇꯧꯕꯅꯤ ꯍꯥꯏꯕ ꯑꯩꯅ ꯇꯝ ꯇꯝꯈꯤꯕꯅꯤ ꯍꯥꯏꯕ ꯑꯗꯨꯒꯤ ꯀꯔꯦꯛꯇꯔꯗꯒꯤ ꯑꯗꯨꯒꯤꯗꯃꯛ ꯑꯩꯁꯦ ꯃꯥꯕꯨ ꯌꯥꯝ ꯄꯥꯝꯖꯕꯅꯦ ꯃꯥꯒꯤ ꯀꯔꯦꯛꯇꯔ ꯑꯗꯨ ꯑꯗꯨꯒ ꯃꯍꯥꯛꯅ ꯂꯨꯅ ꯇꯧꯕꯤꯕꯗꯨ ꯏꯄꯥ ꯏꯃꯥ ꯈꯣꯏꯕꯨ ꯅꯠꯇ꯭ꯔꯒ ꯏꯃꯨꯡꯁꯤꯡꯕꯨ ꯏꯌꯥꯝꯕꯒꯨꯝꯕ ꯂꯨꯅ ꯇꯧꯕꯤꯕꯗꯨ ꯑꯗꯨꯒꯤꯗꯨ ꯑꯩꯈꯣꯏꯁꯨ ꯑꯩꯈꯣꯏꯕꯨꯁꯨ ꯌꯥꯝ ꯁꯣꯛꯑꯦꯕ ꯍꯥꯏꯕꯗꯤ ꯑꯩꯈꯣꯏꯁꯨ ꯑꯩꯈꯣꯏꯒꯤ ꯄꯨꯟꯁꯤꯗ ꯏꯃꯥ ꯏꯄꯥꯕꯨ ꯂꯨꯅ ꯇꯧꯕꯤꯕꯗꯨ ꯑꯗꯨꯒ ꯏꯃꯨꯡꯁꯤꯡꯕꯨ ꯂꯨꯅ ꯇꯧꯕꯤꯕ ꯃꯔꯨꯞꯁꯤꯡꯕꯨ ꯂꯨꯅ ꯅꯨꯡꯁꯤꯔꯒ ꯇꯧꯕꯤꯕ ꯑꯗꯨꯒꯨꯝꯕꯗꯣ ꯑꯗꯨ ꯇꯧꯔꯗꯤ ꯑꯩꯈꯣꯏꯒꯤꯁꯨ ꯔꯤꯋꯥꯔꯠꯇꯨ ꯐꯪꯒꯅꯤ ꯍꯥꯏꯕꯗꯣ ꯑꯩꯁꯨ ꯈꯜꯂꯦꯕ ꯃꯥꯒꯤ ꯏꯁꯇꯣꯔꯤꯅ ꯑꯗꯨꯝ ꯌꯦꯡꯕ ꯃꯇꯝꯗ ꯑꯗꯨꯅ ꯃꯥꯁꯦ ꯌꯥꯝ ꯏꯟꯁꯄꯥꯏꯔꯤꯡ ꯑꯣꯏꯌꯦ ꯕꯨꯛꯁꯇꯨ ꯄꯥꯕ ꯃꯇꯝꯗ ꯌꯥꯝ ꯑꯩꯈꯣꯏꯕꯨꯁꯨ ꯂꯔꯟ ꯇꯧꯅꯤꯡꯉꯥꯏ ꯇꯝꯅꯤꯡꯉꯥꯏ ꯌꯥꯝ ꯑꯅꯧ ꯑꯅꯧꯕ ꯑꯩꯈꯣꯏꯕꯨꯁꯨ ꯇꯝꯅꯤꯡꯉꯥꯏ ꯐꯖ ꯐꯖꯕ ꯀꯦꯔꯦꯛꯇꯔꯗꯨ ꯄꯤꯌꯦ ꯍꯥꯏꯕ ꯄꯔꯁꯅꯦꯂꯤꯇꯤꯒꯨꯝꯕ ꯍꯣꯡꯗꯣꯛꯑꯦ ꯍꯥꯏꯕ ꯍꯣꯡꯉꯦꯕ ꯑꯩꯈꯣꯏꯁꯨ ꯑꯗꯨꯅ ꯑꯩꯁꯦ ꯃꯥꯕꯨꯁꯨ ꯌꯥꯝ ꯄꯥꯝꯕꯅꯦ ꯑꯗꯨꯒ ꯃꯥꯒꯤ ꯅꯨꯡꯉꯥꯏꯕ ꯊꯧꯗꯣꯛ ꯑꯃ ꯑꯩꯅ ꯑꯗꯨꯒꯤ ꯕꯨꯛꯇ ꯎꯕꯗꯤ ꯀꯔꯤꯅꯣ ꯍꯥꯏꯔꯒ ꯃꯥꯁꯦ ꯌꯥꯝ ꯅꯣꯛꯁꯨ ꯅꯣꯡꯅꯤꯡꯕꯅꯤ ꯃꯥꯒꯤ ꯀꯔꯦꯛꯇꯔꯁꯦ ꯍꯥꯏꯕꯗꯤ ꯃꯥꯁꯦ ꯌꯥꯝ ꯑꯦꯛꯇꯤꯞꯁꯨ ꯇꯧꯋꯦꯕ ꯌꯥꯝ ꯅꯨꯡꯉꯥꯏꯔꯒ ꯅꯣꯛꯈꯥꯛ ꯅꯣꯛꯇꯨꯅ ꯂꯩꯕ ꯅꯨꯄꯤ ꯑꯃꯅꯦꯕ ꯑꯗꯨꯅ ꯃꯥꯒꯤ ꯏꯟꯁꯤꯗꯦꯟ ꯅꯣꯛꯅꯤꯡꯕ ꯏꯟꯁꯤꯗꯦꯟ ꯑꯃꯗꯨꯅ ꯃꯥꯁꯦ ꯑꯃꯔꯛ ꯃꯥꯁꯦ ꯃꯥꯒ ꯕꯤꯁꯀꯥꯎꯟ ꯍꯥꯏꯅ ꯃꯥꯒꯤ ꯑꯃ ꯂꯩꯕ ꯃꯔꯨꯞ ꯅꯨꯄꯥꯗꯣ ꯃꯣꯏꯅꯤꯗꯣ ꯃꯤꯅ ꯃꯣꯏꯅꯤꯕꯨꯗꯨ ꯊꯜꯂꯦꯕ ꯑꯗꯨ ꯇꯥꯟꯕ ꯃꯇꯝꯗꯨ ꯃꯣꯏꯅꯤꯁꯦ ꯆꯦꯟꯕ ꯍꯧꯔꯦꯕ ꯆꯦꯟꯗꯨꯅ ꯆꯦꯟꯗꯨꯅ ꯂꯟꯗꯟꯒꯤ ꯕꯖꯥꯔꯗꯨꯗ ꯃꯣꯏꯅꯤꯗꯣ ꯆꯦꯟꯗꯨꯅ ꯆꯦꯟꯗꯨꯅ ꯂꯩꯕ ꯃꯇꯝꯗ ꯃꯣꯏꯅꯤꯗꯣ ꯀꯥꯔꯠ ꯑꯃ ꯐ꯭ꯔꯨꯏꯠ ꯀꯥꯔꯠ ꯑꯃ ꯍꯩꯒꯤ ꯀꯥꯔꯠ ꯑꯃꯗꯣ ꯇꯧꯁꯤꯟꯂꯒ ꯂꯥꯛꯄ ꯃꯇꯝꯗ ꯑꯗꯨꯒꯤ ꯃꯊꯛꯇ ꯃꯣꯏꯅꯤꯗꯣ ꯑꯅꯤ ꯑꯅꯤꯃꯛ ꯃꯣꯏꯅꯤꯗꯣ ꯇꯥꯈ꯭ꯔꯦꯕ ꯑꯗꯣ ꯇꯥꯕ ꯃꯇꯝꯗ ꯃꯥꯒꯤ ꯃꯁꯛꯁꯦ ꯂꯣꯏꯅꯃꯛ ꯏꯁꯇ꯭ꯔꯣꯕꯦꯔꯤꯁꯀ ꯀ꯭ꯔꯤꯝ ꯑꯗꯨꯒꯨꯝꯕꯅ ꯃꯥꯒꯤ ꯃꯊꯛꯇꯨꯗ ꯂꯣꯏꯅꯃꯛ ꯀꯣꯕꯔ ꯇꯧꯕꯤꯈ꯭ꯔꯦꯕ ꯑꯗꯨ ꯃꯇꯝꯗꯨꯗꯣ ꯌꯥꯝ ꯅꯣꯛꯅꯤꯡꯕꯅꯦ ꯑꯗꯨꯒꯤ ꯁꯤꯟꯗꯣ ꯑꯩ ꯑꯗꯨꯒꯤꯗꯣ ꯑꯗꯨꯝ ꯄꯥꯕ ꯃꯇꯝꯗ ꯑꯩꯒꯤ ꯑꯩꯅ ꯑꯗꯨꯝ ꯏꯃꯦꯖꯤꯟ ꯇꯧꯔꯒ ꯑꯩꯅ ꯁꯦꯝꯂꯒ ꯑꯩꯒꯤ ꯃꯤꯠꯀꯤ ꯃꯃꯥꯡꯗ ꯑꯗꯨꯝ ꯎꯕꯅꯦ ꯑꯗꯨꯒꯤꯗꯣ ꯁꯤꯟꯗꯣ ꯌꯥꯝ ꯅꯣꯛꯁꯨ ꯅꯣꯛꯅꯤꯡꯕꯅꯦ ꯑꯗꯨꯒꯤ ꯄꯥꯔꯠꯇꯣ ꯑꯗꯨꯒꯤ ꯄꯥꯔꯠꯁꯦ ꯑꯩ ꯄꯥꯕ ꯃꯇꯝꯗ ꯌꯥꯝ ꯅꯨꯡꯉꯥꯏꯌꯦ ꯑꯗꯨꯗꯣ ꯑꯩ ꯑꯩꯒꯤꯗꯃꯛꯇꯗꯤ ꯅꯨꯡꯉꯥꯏꯕ ꯊꯧꯗꯣꯛ ꯑꯃꯅꯦ ꯑꯗꯨꯒꯤ ꯅꯣꯕꯦꯜꯗꯨꯗꯣ ꯃꯥꯒꯤ